ꯑꯩꯅ ꯑꯩꯍꯥꯛꯀꯤ ꯔꯥꯖ꯭ꯌꯥ ꯃꯄꯥꯟꯗ ꯊꯣꯛꯄ ꯆꯠꯄ ꯌꯥꯎꯔꯦ ꯑꯩꯁꯤ ꯀꯦꯔꯦꯂꯥ ꯆꯠꯂꯨꯏ ꯑꯩꯈꯣꯏꯒꯤ ꯏꯆꯦꯒꯤ ꯂꯨꯍꯣꯡꯕ ꯑꯃꯒꯤꯗꯃꯛꯇ ꯑꯗꯣ ꯑꯩꯈꯣꯏꯁꯤꯗꯒꯤ ꯑꯍꯥꯟꯕꯗ ꯑꯩꯅ ꯊꯣꯛꯄꯁꯤꯗ ꯑꯩ ꯐ꯭ꯂꯥꯏꯠꯇ ꯆꯠꯇꯦ ꯃꯈꯥꯗ ꯆꯠꯄꯅꯦ ꯁꯤꯗꯒꯤ ꯑꯩꯈꯣꯏ ꯃꯣꯔꯦꯗꯒꯤ ꯊꯧꯗꯣꯔꯛꯑꯦ ꯒꯔꯤꯁꯦ ꯃꯣꯔꯦꯗꯒꯤ ꯊꯧꯗꯣꯔꯛꯑꯒ ꯗꯤꯃꯥꯄꯨꯔ ꯇꯥꯟꯅ ꯆꯠꯂꯦ ꯑꯍꯥꯟꯕꯗ ꯃꯣꯔꯦ ꯇꯨ ꯏꯝꯐꯥꯜꯁꯦ ꯂꯥꯛꯑꯦ ꯃꯣꯔꯦ ꯇꯨ ꯏꯝꯐꯥꯜꯁꯦ ꯂꯥꯛꯑꯕꯒꯤ ꯇꯨꯡꯁꯤꯗ ꯑꯩꯈꯣꯏꯅ ꯁꯤꯗ ꯑꯩꯈꯣꯏꯒꯤ ꯗꯤꯃꯥꯄꯨꯔꯒꯤ ꯕꯁ ꯄꯥꯔꯀꯤꯡꯁꯤꯗꯒꯤ ꯑꯩꯈꯣꯏ ꯏꯝꯐꯥꯜ ꯇꯨ ꯗꯤꯃꯥꯄꯨꯔꯒꯤ ꯆꯠꯂꯤ ꯕꯁꯁꯤꯗ ꯊꯣꯡꯈꯠꯂꯒ ꯑꯗꯨꯝ ꯑꯌꯨꯛꯀꯤ ꯄꯨꯡ ꯇꯔꯦꯠ ꯇꯔꯦꯠꯇꯥꯒꯤ ꯊꯣꯛꯄꯗꯨꯅ ꯑꯗꯨꯝ ꯑꯗꯥ ꯄꯨꯡ ꯀꯩꯅꯣ ꯑꯗꯨꯋꯥꯏꯗ ꯄꯨꯡ ꯃꯔꯤ ꯑꯗꯨꯋꯥꯏꯗ ꯑꯃꯨꯛ ꯌꯧꯔꯦ ꯑꯗꯨꯒ ꯇ꯭ꯔꯦꯟ ꯑꯗꯨꯗꯒꯤ ꯑꯥꯗ ꯂꯩꯔꯕ ꯃꯇꯨꯡꯁꯤꯗ ꯗꯤꯃꯥꯄꯨꯔꯁꯤꯗ ꯑꯩꯈꯣꯏ ꯑꯩꯈꯣꯏ ꯏꯃꯥꯒꯤ ꯃꯆꯦ ꯂꯩꯑꯦ ꯗꯤꯃꯥꯄꯨꯔꯗ ꯏꯃꯥꯒꯤ ꯃꯆꯦ ꯍꯣꯏꯒꯤ ꯃꯌꯨꯝꯁꯤꯗ ꯅꯣꯡ ꯅꯤꯅꯤ ꯂꯩ ꯄꯤꯖ ꯄꯤꯊꯛꯄ ꯝꯣꯏ ꯐꯖꯅ ꯇꯧꯔꯛꯑꯦ ꯆꯥꯕ ꯊꯛꯄ ꯌꯥꯝ ꯅꯨꯉꯥꯏ ꯑꯗꯨꯗꯒꯤꯗꯤ ꯗꯤꯃꯥꯄꯨꯔꯁꯤꯗ ꯅꯣꯡꯃ ꯂꯩꯔꯒ ꯅꯣꯉꯥꯜꯂꯛꯄꯗ ꯑꯩꯅ ꯑꯩꯈꯣꯏꯅ ꯗꯥꯏꯔꯦꯛ ꯀꯩꯅꯣꯁꯤ ꯇ꯭ꯔꯦꯟ ꯇꯤꯛꯀꯦꯠ ꯗꯥꯏꯔꯦꯛ ꯀꯥꯛꯏ ꯀꯩꯅꯣꯗꯒꯤ ꯗꯤꯃꯥꯄꯨꯔꯗꯒꯤ ꯑꯗꯨꯝ ꯁꯤꯜꯂ ꯁꯤꯜꯂꯒ ꯁ꯭ꯇꯦꯁꯟꯗ ꯁꯤꯜꯂ ꯁꯤꯜꯂꯒ ꯇꯣꯡꯕꯒꯤ ꯃꯑꯣꯡꯗ ꯀꯩꯅꯣ ꯀꯦꯔꯦꯂꯥ ꯌꯧꯐꯥꯎꯕꯒꯤꯁꯦ ꯀꯛꯑꯦ ꯑꯗꯣꯒ ꯁꯨꯝ ꯆꯠꯂꯦ ꯇ꯭ꯔꯦꯟꯒꯤ ꯀꯩꯅꯣꯁꯤꯗ ꯇ꯭ꯔꯦꯟꯁꯤꯗ ꯇꯣꯡꯉꯒ ꯁꯨꯝ ꯆꯠꯂꯛꯄꯁꯤ ꯁꯨꯝ ꯆꯠꯂꯛꯄꯁꯤ ꯌꯥꯝ ꯅꯨꯉꯥꯏ ꯑꯗꯨꯗꯒꯤꯗꯤ ꯇ꯭ꯔꯦꯟꯁꯤꯗ ꯇꯣꯡꯕꯒꯤ ꯑꯦꯛꯁꯄꯤꯔꯤꯌꯦꯟꯁ ꯅꯨꯉꯥꯏꯕꯁꯤ ꯃꯈꯜ ꯑꯃꯅꯤ ꯑꯩꯈꯣꯏꯅ ꯇ꯭ꯔꯦꯟꯁꯤꯗ ꯇꯣꯡꯕ ꯃꯇꯝꯗ ꯕ꯭ꯌꯨꯇꯤ ꯃꯣꯏꯒꯤ ꯁꯤꯅꯔꯤ ꯃꯈꯜ ꯃꯈꯜ ꯎꯔꯛꯄ ꯑꯗꯨꯗꯒꯤꯗꯤ ꯃꯤꯁꯤ ꯃꯈꯜ ꯃꯊꯦꯜꯒꯤ ꯊꯦꯡꯅꯔꯛꯄ ꯑꯩꯈꯣꯏꯅ ꯀꯦꯔꯦꯂꯥ ꯌꯧꯅ ꯆꯠꯄ ꯃꯇꯝꯁꯤꯗ ꯅꯨꯃꯤꯠ ꯀꯩꯅꯣ ꯆꯥꯡꯏ ꯅꯨꯃꯤꯠ ꯇꯔꯦꯠꯅꯤ ꯆꯪꯏ ꯁꯨꯝ ꯃꯈꯜ ꯃꯈꯜꯒꯤ ꯃꯤꯁꯤ ꯊꯦꯡꯅꯔꯛꯞꯒꯤ ꯑꯩꯈꯣꯏꯁꯦ ꯁꯨꯝ ꯅꯨꯉꯥꯏ ꯁꯨꯝ ꯆꯠꯂꯦ ꯑꯗꯨꯗꯒꯤꯗꯤ ꯌꯥꯝ ꯅꯣꯛꯅꯤꯡꯕ ꯊꯧꯗꯣꯛ ꯑꯃꯅ ꯑꯩꯈꯣꯏꯅ ꯀꯦꯔꯦꯂꯥꯁꯤ ꯌꯧꯔꯝꯗꯥꯏꯁꯤꯗ ꯕꯤꯁꯥꯀꯄꯠꯅꯝꯁꯤꯗ ꯇ꯭ꯔꯦꯟꯁꯦ ꯕꯤꯁꯀꯄꯠꯅꯝꯁꯤꯗ ꯇ꯭ꯔꯦꯟꯁꯦ ꯀꯩꯅꯣ ꯇꯧꯑꯦ ꯑꯩꯁꯤꯅ ꯕꯤꯁꯀꯄꯠꯅꯝꯁꯤꯗ ꯀꯨꯝꯊꯔꯦ ꯇ꯭ꯔꯦꯟꯁꯤꯗꯒꯤ ꯀꯨꯝꯊꯔꯒ ꯇꯦꯂꯤꯐꯣꯟ ꯇꯧꯒꯦ ꯌꯨꯝꯗ ꯀꯣꯜ ꯇꯧꯒꯦꯅ ꯐꯣꯟ ꯕꯨꯠꯇꯥ ꯀꯨꯝꯕ ꯑꯗꯣ ꯐꯣꯟ ꯕꯨꯠꯁꯤꯗ ꯀꯨꯝꯃꯒ ꯐꯣꯟꯁꯤ ꯇꯧꯔꯤꯀꯥꯟꯁꯤꯗ ꯇ꯭ꯔꯦꯟꯁꯤ ꯅꯥꯟꯊꯣꯛꯈꯤꯕꯅ ꯍꯥꯜꯂꯦ ꯑꯗꯨꯗꯒꯤꯗꯤ ꯃꯣꯏꯗ ꯆꯦꯟꯁꯦ ꯇ꯭ꯔꯦꯟꯒꯤ ꯆꯦꯟꯁꯦ ꯆꯤꯡꯕꯤꯌꯨꯅ ꯑꯩꯈꯣꯏꯅ ꯂꯧꯕꯁꯤ ꯀꯅꯝꯇ ꯇ꯭ꯔꯦꯟꯁꯦ ꯆꯦꯟꯁꯦ ꯆꯤꯡꯕꯤꯗꯦ ꯑꯩꯒꯤ ꯃꯥꯆꯧꯕꯤꯒ ꯑꯩꯒꯅꯤ ꯂꯩꯍꯧꯕꯁꯦ ꯑꯗꯣ ꯕꯤꯁꯀꯄꯠꯅꯝꯁꯤꯗ ꯂꯩꯍꯧꯔꯤ ꯑꯩꯁꯨ ꯃꯊꯥ ꯁꯕꯣꯏ ꯀꯔꯤꯕꯣꯏ ꯑꯩꯈꯣꯏꯒꯤ ꯃꯆꯧꯕꯤꯁꯤꯁꯨ ꯑꯗꯨꯝ ꯃꯥꯁꯤ ꯑꯁꯨꯝ ꯍꯏꯕꯗꯤ ꯃꯤꯃꯥꯡ ꯊꯣꯛꯄ ꯑꯩꯈꯣꯏꯒꯤ ꯀꯔꯤ ꯍꯥꯏꯅꯤ ꯋꯥ ꯉꯥꯡꯕ ꯈꯣꯠꯄ ꯌꯥꯝ ꯍꯩ ꯑꯗꯨꯅ ꯃꯥꯁꯤꯅ ꯇꯤ ꯇꯤꯁꯤꯗ ꯆꯪꯁꯤꯜꯂꯒ ꯐꯖꯅ ꯍꯥꯏꯅꯔꯦ ꯑꯩꯈꯣꯏꯒꯤ ꯁꯨꯃꯥꯏꯅ ꯂꯨꯍꯣꯡꯕ ꯑꯃꯒꯤ ꯀꯦꯔꯂꯥ ꯇꯝꯅ ꯆꯠꯀꯗꯕꯅꯤ ꯕꯤꯁꯥꯀꯄꯠꯅꯝꯁꯤꯗ ꯁꯨꯃꯥꯏꯅ ꯐꯣꯟ ꯕꯨꯠꯇ ꯀꯨꯝꯕꯗ ꯇ꯭ꯔꯦꯟꯗꯒꯤ ꯀꯨꯝꯕꯗ ꯇ꯭ꯔꯦꯟꯁꯤ ꯊꯧꯗꯣꯛꯈꯤꯕꯅ ꯍꯟꯈꯔꯦ ꯑꯗꯨꯅ ꯀꯃꯥꯏꯅ ꯇꯧꯁꯤꯒꯦꯅ ꯇꯥꯅꯔꯝ ꯃꯇꯝꯁꯤꯗ ꯇꯤ ꯇꯤꯁꯤꯅꯥ ꯍꯥꯏꯔꯛꯑꯦ ꯁꯨꯃꯥꯏꯅ ꯇꯧꯔꯣ ꯑꯩꯈꯣꯏ ꯁꯤꯗꯒꯤ ꯇ꯭ꯔꯦꯟꯁꯤ ꯅꯣꯏ ꯁꯤꯜꯂꯒ ꯇ꯭ꯔꯦꯟ ꯑꯃꯗ ꯇꯣꯉꯒ ꯅꯣꯏ ꯆꯠꯄ ꯇꯥꯔꯦ ꯍꯥꯏꯅ ꯇꯤ ꯇꯤꯗꯨꯅꯥ ꯑꯍꯥꯟꯕꯗꯤ ꯉꯥꯡꯉꯛꯑꯦ ꯆꯩꯔꯥꯛꯏ ꯀꯣ ꯅꯣꯏ ꯀꯔꯤꯒꯤ ꯀꯨꯝꯃꯤꯅꯣ ꯀꯨꯝꯐꯝ ꯊꯣꯛꯇꯕꯅꯤ ꯍꯥꯏꯅ ꯍꯥꯏꯔꯒ ꯍꯥꯏꯕꯗꯤ ꯍꯥꯏꯔꯒꯁꯨ ꯇꯤ ꯇꯤꯗꯤ ꯌꯥꯝ ꯐꯩ ꯇꯣꯡꯍꯟꯕꯤꯔꯛꯑꯦ ꯑꯩꯈꯣꯏꯒꯤ ꯑꯋꯥꯕꯗꯣ ꯎꯔꯒ ꯐ꯭ꯔꯤꯗ ꯇꯣꯡꯍꯟꯕꯤꯔꯛꯑꯦ ꯑꯩꯈꯣꯏꯅ ꯇ꯭ꯔꯦꯟꯒꯤ ꯀꯦꯚꯤꯟ ꯃꯅꯤꯡꯒꯤꯁꯤꯗ ꯊꯣꯡꯉꯒ ꯂꯥꯛꯑꯦ ꯇ꯭ꯔꯦꯟꯁꯤ ꯇꯣꯡꯉꯒ ꯂꯥꯛꯄꯗ ꯑꯩꯈꯣꯏꯅ ꯀꯣꯆꯤ ꯌꯧꯔꯦ ꯀꯣꯆꯤ ꯀꯦꯔꯦꯂꯥꯒꯤ ꯀꯣꯆꯤꯁꯦ ꯌꯧꯔꯕ ꯃꯇꯨꯡꯗ ꯌꯧꯔꯦ ꯑꯗꯨꯗꯒꯤꯗꯤ ꯑꯩꯈꯣꯏꯅ ꯑꯁꯤꯗ ꯍꯦꯛ ꯌꯧꯕ ꯃꯇꯝꯗꯁꯤꯗ ꯃꯣꯏꯒꯤ ꯃꯐꯝꯁꯦ ꯌꯧꯔꯒ ꯃꯣꯏ ꯃꯤꯁꯤꯡꯁꯤꯗ ꯋꯥꯔꯤꯁꯤ ꯂꯤꯕ ꯃꯇꯝꯗ ꯃꯣꯏꯁꯨ ꯅꯣꯛꯅꯔꯦꯕ ꯀꯔꯤꯅꯣ ꯇꯧꯔꯤꯁꯤꯕꯣ ꯑꯉꯛꯄ ꯊꯧꯗꯣꯛꯅꯤꯗꯥ ꯍꯥꯏꯅ ꯑꯗꯨꯗꯒꯤꯗꯤ ꯃꯣꯏꯒꯤ ꯑꯩꯈꯣꯏꯅ ꯌꯥꯎꯕ ꯆꯠꯂꯤꯕ ꯂꯨꯍꯣꯡꯕꯁꯦ ꯑꯗꯣ ꯀꯦꯔꯦꯂꯥ ꯂꯨꯍꯣꯡꯗ꯭ꯔꯤꯀꯥꯟꯁꯤꯗ ꯅꯣꯡꯃ ꯅꯤꯅꯤꯁꯦ ꯂꯩꯕ ꯃꯇꯝꯁꯤꯗ ꯑꯩꯈꯣꯏ ꯃꯅꯤꯄꯨꯔ ꯃꯆꯥ ꯑꯩꯈꯣꯏꯗꯤ ꯉꯥꯔꯤ ꯆꯥꯔꯒ ꯍꯤꯡꯉꯛꯄ ꯑꯩꯈꯣꯏꯗꯤ ꯃꯣꯏꯒꯤ ꯆꯤꯟꯖꯥꯛꯇꯨꯒ ꯑꯩꯈꯣꯏꯒꯤꯁꯤꯒ ꯌꯦꯡꯅꯕ ꯃꯇꯝꯁꯤꯗ ꯄꯨꯔꯥ ꯑꯑꯣꯟꯕ ꯑꯃ ꯑꯣꯏꯔꯦ ꯃꯣꯏꯒꯤꯁꯤꯗꯤ ꯆꯤꯟꯖꯥꯛ ꯈꯨꯗꯤꯡꯒꯤ ꯌꯨꯕꯤ ꯍꯥꯞꯆꯤꯟꯕꯒꯨꯝꯕ ꯑꯗꯨꯗꯒꯤꯗꯤ ꯌꯨꯕꯤ ꯊꯥꯎ ꯑꯗꯨꯗꯒꯤꯗꯤ ꯌꯨꯕꯤꯒꯤ ꯀꯣꯀꯣꯅꯠ ꯀ꯭ꯔꯤꯃ ꯑꯗꯨꯗꯒꯤꯗꯤ ꯌꯨꯕꯤ ꯊꯥꯎꯅ ꯍꯧꯕ ꯑꯗꯨꯃꯥꯏꯅ ꯂꯣꯏꯅ ꯇꯧꯕꯁꯦ ꯑꯩꯈꯣꯏꯁꯦ ꯑꯩꯁꯦ ꯍꯩꯅꯗ꯭ꯔꯦ ꯑꯍꯥꯟꯕꯗꯗꯤ ꯆꯥꯕ ꯊꯛꯄꯁꯦ ꯃꯣꯏꯁꯦ ꯄꯨꯔꯥ ꯌꯥꯗꯦ ꯃꯑꯣꯡ ꯑꯃ ꯇꯧꯑꯦ ꯑꯗꯨꯗꯒꯤꯗꯤ ꯂꯩꯕꯒꯤ ꯂꯩꯕ ꯑꯗꯨꯝ ꯂꯩꯁꯟꯂꯦ ꯑꯗꯨꯗꯒꯤꯗꯤ ꯂꯨꯍꯣꯡꯕꯁꯤ ꯌꯥꯎꯔꯦ ꯂꯨꯍꯣꯡꯕꯁꯤ ꯌꯥꯝ ꯅꯨꯉꯥꯏꯅ ꯇꯧꯈꯤ ꯑꯩꯈꯣꯏꯒꯤ ꯃꯣꯏꯗꯤ ꯌꯥꯝ ꯆꯥꯎꯅ ꯇꯧꯏ ꯂꯨꯍꯣꯡꯕꯁꯦ ꯏꯁꯩ ꯅꯣꯡꯃꯥꯏ ꯀꯣꯟꯁꯔꯠꯀ ꯇꯧꯗꯅ ꯀꯩꯅꯣꯒ ꯃꯣꯏꯒꯤ ꯁꯦꯂꯤꯕ꯭ꯔꯦꯇꯤꯒ ꯀꯧꯗꯅ ꯏꯁꯩꯒ ꯇꯧꯗꯅ ꯇꯧꯔꯒ ꯌꯥꯝ ꯇꯧꯏ ꯑꯗꯨꯒ ꯃꯣꯏꯒꯤ ꯑꯥꯏꯁꯀ꯭ꯔꯤꯝꯒꯤ ꯕꯨꯠ ꯇꯣꯡꯉꯥꯟꯅ ꯊꯝꯃꯤ ꯑꯗꯨꯒ ꯆꯥꯕ ꯊꯛꯄꯁꯦ ꯕꯨꯞꯐꯦ ꯑꯣꯏꯅ ꯅꯥꯟꯅ ꯇꯧꯔꯒ ꯇꯧꯏ ꯑꯗꯨꯒ ꯅꯨꯄꯤꯒꯁꯦ ꯅꯥꯟꯅ ꯀꯦꯔꯒ ꯁꯥꯅꯒꯁꯦ ꯃꯣꯏꯗꯤ ꯈꯣꯏꯗꯧ ꯌꯧꯈꯩ ꯌꯥꯜꯂꯦ ꯁꯥꯅꯒꯁꯦ ꯌꯥꯝ ꯌꯥꯝ ꯄꯤꯅꯩꯑꯦꯕ ꯑꯗꯨꯒ ꯑꯗꯨꯃꯥꯏꯅ ꯇꯧꯔꯒ ꯂꯨꯍꯣꯡꯕꯁꯤ ꯌꯥꯎꯔꯦ ꯑꯦꯛꯄꯤꯔꯤꯌꯦꯟꯁꯁꯨ ꯌꯥꯝꯅ ꯅꯨꯡꯉꯥꯏꯔꯦ ꯑꯗꯨꯒ ꯃꯣꯏꯒꯤ ꯑꯗꯨ ꯂꯣꯏꯔꯕ ꯃꯇꯨꯡꯗ ꯑꯩꯈꯣꯏꯁꯨ ꯑꯝꯇꯪ ꯇ꯭ꯔꯤꯞ ꯑꯃꯇꯪꯗꯤ ꯆꯠꯊꯣꯛꯄ ꯌꯥꯏꯑꯦꯅ ꯕꯤꯠꯁ ꯆꯠꯂꯦ ꯀꯦꯔꯦꯂꯥꯒꯤ ꯕꯤꯠꯁꯇꯥ ꯀꯣꯏꯕ ꯆꯠꯂꯦ ꯕꯤꯠꯁꯁꯤ ꯑꯩꯈꯣꯏꯗꯤ ꯃꯅꯤꯄꯨꯔ ꯃꯆꯥ ꯑꯩꯈꯣꯏꯗꯤ ꯄꯨꯟꯁꯤꯒꯤ ꯕꯤꯠꯁꯁꯤ ꯎꯗ꯭ꯔꯤꯕꯅꯤꯅ ꯕꯤꯠꯁꯁꯤ ꯎꯔꯛꯄ ꯃꯇꯝꯁꯤꯗ ꯍꯦꯛꯇ ꯉꯥꯎꯕ ꯑꯃ ꯑꯣꯏꯕꯅꯦꯕ ꯑꯩꯁꯦ ꯑꯗꯣ ꯃꯣꯏꯒꯤ ꯕꯤꯁꯁꯤꯗ ꯅꯀꯥꯟꯗ ꯌꯣꯜꯂꯝꯃꯤꯕ ꯑꯆꯥꯄꯣꯠ ꯑꯃ ꯑꯃ ꯃꯣꯏꯒꯤ ꯌꯥꯝ ꯍꯥꯎꯕ ꯑꯆꯥꯄꯣꯠ ꯑꯃ ꯂꯩꯑꯦ ꯍꯩꯀ꯭ꯔꯨ ꯑꯆꯧꯕ ꯃꯣꯏꯒꯤ ꯍꯩꯀ꯭ꯔꯨ ꯑꯆꯧꯕ ꯑꯃ ꯂꯩꯑꯦ ꯑꯗꯨ ꯊꯨꯝꯗ ꯇꯤꯡꯉꯒ ꯌꯣꯟꯕ ꯑꯃ ꯂꯩꯑꯦ ꯑꯗꯨꯒꯤꯗꯣ ꯆꯥꯔꯛꯑꯦ ꯍꯥꯎꯏ ꯑꯗꯨꯗꯒꯤꯗꯤ ꯃꯣꯏ ꯀꯦꯔꯦꯂꯥꯒꯤ ꯇ꯭ꯔꯦꯗꯤꯁꯤꯅꯦꯜ ꯐꯨꯠ ꯈꯔ ꯆꯥꯔꯛꯑꯦ ꯑꯩꯈꯣꯏꯒꯤ ꯁꯨꯝ ꯗꯣꯁꯥ ꯏꯗꯂꯤ ꯑꯗꯨꯗꯒꯤꯗꯤ ꯎꯇꯞꯄꯝ ꯑꯗꯨꯒꯨꯝꯕ ꯆꯥꯔꯛꯑꯦ ꯑꯗꯨꯒ ꯑꯩꯈꯣꯏꯅ ꯀꯦꯔꯦꯂꯥꯁꯤ ꯂꯩꯔꯝꯃꯦ ꯁꯥꯕꯒꯤ ꯋꯥꯁꯤꯗꯤ ꯑꯗꯨꯝ ꯁꯥꯏ ꯑꯗꯨꯕꯨ ꯌꯥꯝ ꯀꯥꯟꯅ ꯁꯥꯔꯨꯕꯁꯨ ꯅꯠꯇꯦ ꯑꯗꯨꯝ ꯃꯣꯗꯔꯦꯠ ꯀ꯭ꯂꯥꯏꯃꯦꯠ ꯑꯣꯏꯑꯦ ꯌꯥꯝꯅꯁꯨ ꯁꯥꯕ ꯅꯠꯇꯦ ꯌꯥꯝꯅꯁꯨ ꯏꯪꯕ ꯅꯠꯇꯦ ꯌꯥꯝ ꯅꯨꯡꯉꯥꯏ ꯌꯥꯝ ꯄꯤꯁꯐꯨꯜ ꯑꯣꯏ ꯀꯦꯔꯦꯂꯥꯁꯦ ꯌꯥꯝꯅ ꯏꯪꯏ ꯀꯦꯔꯦꯂꯥꯁꯦ ꯑꯗꯨꯒ ꯃꯤꯁꯨ ꯐꯩ ꯑꯗꯨꯒ ꯇꯨꯔꯤꯁ ꯑꯦꯇ꯭ꯔꯦꯛꯁꯟꯁꯨ ꯌꯥꯝ ꯂꯩꯗ ꯃꯣꯏꯗꯤ ꯌꯥꯝ ꯅꯨꯡꯉꯥꯏ ꯇꯨꯔꯤꯁꯁꯨ ꯂꯥꯛꯏ ꯑꯗꯨꯝ ꯊꯩꯡꯅꯩ ꯑꯗꯨꯗꯒꯤꯗꯤ ꯑꯗꯨꯝ ꯀꯦꯔꯦꯂꯥꯁꯤꯗꯒꯤꯗꯤ ꯍꯜꯂꯛꯄꯗꯗꯤ ꯑꯩꯈꯣꯏꯁꯦ ꯑꯗꯨꯃꯥꯏꯅ ꯇꯧꯔꯒ ꯂꯣꯏꯁꯤꯜꯂꯒ ꯍꯜꯂꯛꯄꯁꯤꯅ ꯑꯩꯈꯣꯏ ꯐ꯭ꯂꯥꯏꯠꯇ ꯑꯗꯨꯝ ꯍꯜꯂꯛꯑꯦ ꯗꯥꯏꯔꯦꯛ ꯀꯦꯔꯦꯂꯥꯗꯨ ꯀꯣꯜꯀꯇꯥ ꯀꯣꯜꯀꯇꯥꯁꯤ ꯌꯧꯔꯦ ꯀꯣꯜꯀꯇꯥꯗꯒꯤ ꯐ꯭ꯂꯥꯏꯠ ꯁꯤꯜꯂꯦ ꯑꯗꯨꯒ ꯑꯃꯨꯛꯀ ꯏꯝꯐꯥꯜ ꯇꯝꯅ ꯌꯧꯔꯛꯑꯦ ꯑꯗꯣ ꯏꯝꯐꯥꯜ ꯇꯝꯅ ꯌꯧꯔꯛꯑ ꯃꯇꯨꯡꯗ ꯑꯗꯨꯝ ꯍꯥꯃꯨꯒꯤ ꯍꯥꯃꯨ ꯑꯗꯨꯝ ꯂꯝꯕꯤ ꯐꯠꯇꯕꯗꯣ ꯑꯗꯨꯝ ꯍꯧꯔꯦ ꯑꯩꯈꯣꯏꯒꯤ ꯑꯗꯨꯝ ꯇꯣꯡꯁꯜꯂꯦ ꯇꯣꯡꯉꯒ ꯏꯝꯐꯥꯜ ꯇꯝꯅ ꯂꯥꯛꯑꯦ ꯀꯩꯅꯣ ꯑꯩꯈꯣꯏꯒꯤ ꯌꯧꯔꯛꯑꯦ ꯑꯗꯨꯗꯒꯤꯗꯤ ꯑꯃꯨꯛ ꯑꯩꯈꯣꯏꯒꯤ ꯏꯝꯐꯥꯜ ꯁꯤꯇꯤꯗꯒꯤ ꯑꯃꯨꯛꯀ ꯃꯣꯔꯦꯒꯤ ꯂꯥꯏꯟꯗ ꯑꯃꯨꯛ ꯇꯣꯡꯉꯒ ꯃꯣꯔꯦ ꯇꯝꯅ ꯑꯗꯨꯝ ꯍꯜꯂꯛꯑꯦ ꯑꯗꯨꯅꯤ ꯑꯩꯒꯤ ꯃꯄꯥꯟ ꯆꯠꯄꯒꯤ ꯑꯦꯛꯁꯄꯤꯔꯤꯌꯦꯟꯁ ꯍꯥꯏꯕꯕꯨ